ꯑꯩꯅ ꯑꯌꯨꯛ ꯅꯣꯡꯉꯥꯜꯂꯛꯄꯗꯒꯤ ꯑꯩꯅ ꯇꯧꯕ ꯊꯧꯗꯥꯡꯗꯤ ꯇꯨꯝꯕ ꯍꯦꯛ ꯍꯧꯔꯛꯄꯗꯒꯤ

ꯆꯥꯕ ꯂꯣꯏꯔꯀꯥꯟꯗ ꯉꯥꯏꯍꯥꯛꯇꯪ ꯃꯌꯥꯝ ꯄꯨꯂꯞ ꯐꯝꯃꯒ ꯂꯥꯡꯉꯦ ꯋꯥꯔꯤ ꯋꯇꯥꯏ ꯁꯥꯟꯅꯔꯦ ꯐꯣꯟ ꯂꯥꯡꯁꯨ ꯌꯦꯡꯉꯦ ꯑꯗꯨꯒ ꯂꯣꯏꯅ ꯄꯨꯟꯅ ꯍꯔꯥꯎꯅ ꯂꯩꯃꯤꯟꯅꯕ ꯃꯇꯝꯗꯣ ꯑꯣꯏꯔꯦ ꯆꯥꯛ ꯆꯥꯔꯕ ꯃꯇꯨꯡꯗꯗꯤ ꯑꯗꯨꯒ ꯂꯣꯏꯅ ꯃꯥꯒꯤ ꯃꯥꯒꯤ ꯊꯦꯡꯖꯤꯜꯂꯛꯄꯒꯤ ꯇꯨꯝꯐꯝꯗ ꯆꯪꯅꯈ꯭ꯔꯦ ꯑꯗꯨꯀꯥꯟꯗ ꯑꯩꯁꯨ ꯐꯣꯟ ꯉꯥꯏꯍꯥꯛꯇꯪ ꯌꯦꯡꯉꯝꯃꯒ ꯑꯗꯨꯝ ꯏꯁꯥꯅ ꯋꯥꯔꯛꯑꯕꯅꯤꯅ ꯅꯣꯡꯃꯒꯤ ꯇꯧꯕ ꯃꯇꯝꯗꯣ ꯇꯧꯔꯛꯑꯕꯅꯤꯅ ꯐꯣꯟ ꯉꯥꯏꯍꯥꯛꯇꯪ ꯌꯦꯡꯉꯝꯃꯒ ꯑꯩꯁꯨ ꯑꯨꯗꯝ ꯋꯥꯔꯤ ꯋꯇꯥꯏ ꯁꯥꯟꯅꯔꯝꯃꯒ ꯑꯗꯨꯝ ꯃꯁꯥꯅ ꯑꯗꯨꯝ ꯑꯩꯁꯨ ꯇꯨꯝꯊꯈ꯭ꯔꯦ